ꯑꯩꯈꯣꯏꯒꯤ ꯃꯐꯝ ꯑꯁꯤꯗ ꯁ꯭ꯀꯨꯜꯁꯤꯡꯗ ꯐꯒꯠꯍꯟꯕꯁꯤꯡ ꯐꯒꯠꯍꯟꯕ ꯌꯥꯕꯁꯤꯡꯗꯤ ꯁ꯭ꯀꯨꯜꯗ ꯏꯁꯃꯥꯔꯠ ꯀ꯭ꯂꯥꯁ ꯃꯇꯝ ꯆꯥꯅ ꯇꯧꯗꯕꯅ ꯃꯔꯝ ꯑꯣꯏꯔꯒ ꯁꯥꯇ꯭ꯔꯁꯤꯡꯗ ꯍꯩꯕꯒꯤ ꯆꯥꯡ ꯅꯦꯝꯍꯜꯂꯤ ꯁ꯭ꯀꯨꯜ ꯀꯥꯕꯒꯤ ꯆꯥꯡꯁꯨ ꯍꯟꯊꯍꯜꯂꯦ ꯅꯣꯂꯦꯖ ꯀꯌꯥꯁꯨ ꯃꯥꯡꯍꯜꯂꯦ ꯑꯗꯨꯅ ꯃꯔꯝ ꯑꯣꯏꯔꯒ ꯁꯥꯇ꯭ꯔꯁꯤꯡꯗ ꯅꯣꯂꯦꯖ ꯀꯌꯥ ꯑꯃ ꯍꯦꯡꯒꯠꯅꯕ ꯏꯁꯃꯥꯔꯠ ꯀ꯭ꯂꯥꯁ ꯃꯇꯝ ꯆꯥꯅ ꯆꯥꯅ ꯇꯧꯕꯤꯕ ꯄ꯭ꯔꯥꯛꯇꯤꯀꯦꯜ ꯅꯤꯡꯊꯤꯅ ꯊꯧꯕꯤꯗꯕꯅ ꯃꯔꯝ ꯑꯣꯏꯔꯒ ꯍꯩꯕꯒꯤ ꯆꯥꯡ ꯅꯣꯂꯦꯖꯀꯤ ꯆꯥꯡ ꯀꯌꯥ ꯑꯃ ꯍꯟꯊꯍꯜꯂꯤꯕꯁꯤ ꯄ꯭ꯔꯥꯛꯇꯤꯀꯦꯜ ꯄ꯭ꯔꯥꯛꯇꯤꯀꯦꯜ ꯃꯇꯤꯛ ꯆꯥꯅ ꯃꯐꯝ ꯆꯥꯅ ꯇꯧꯕꯤꯗꯨꯅ

ꯐꯖꯅꯕ ꯃꯈꯣꯏꯁꯨ ꯅꯣꯂꯦꯖ ꯀꯌꯥ ꯑꯃ ꯄꯤꯕꯤꯗꯨꯅ ꯇꯝꯍꯟꯕ ꯄꯥꯝꯃꯤ ꯁꯥꯇ꯭ꯔ ꯑꯐꯕꯁꯤꯡꯇ ꯇꯝꯍꯟꯕ ꯑꯁꯤ ꯌꯥꯅꯤꯡꯗꯦ ꯃꯈꯣꯏ ꯃꯈꯣꯏ ꯑꯅꯤꯃꯛ ꯄꯨꯟꯅ ꯈꯨꯁꯝꯅꯔꯒ ꯇꯥꯛꯄꯤ ꯇꯝꯕꯤꯗꯨꯅ ꯐꯅ ꯆꯠꯈꯤꯕ ꯑꯗꯨ ꯄꯥꯝꯃꯤ